ꯑꯩꯈꯣꯏꯅ ꯍꯥꯟꯅ ꯌꯨꯝꯗ ꯂꯥꯏ ꯌꯦꯛꯄꯒꯤ ꯄꯦꯟꯁꯤꯜ ꯈꯨꯠꯄꯥꯏ ꯃꯥꯟꯅꯔꯛꯇꯕ ꯀꯔꯝꯅ ꯄꯦꯟꯁꯤꯜ ꯁꯤꯖꯟꯅꯒꯅꯤ ꯀꯔꯝꯕ ꯃꯈꯜꯒꯤ ꯄꯦꯟꯁꯤꯜ ꯁꯤꯖꯟꯅꯒꯅꯤ ꯁꯦꯠ ꯊꯥꯕꯒꯤ ꯃꯋꯣꯡ ꯑꯃꯗꯤ ꯂꯥꯏ ꯑꯃ ꯎꯔꯒ ꯌꯦꯛꯄ ꯃꯇꯝꯗ ꯑꯁꯦꯡꯕ ꯑꯣꯏꯅ ꯃꯥꯟꯅꯔꯛꯅꯕ ꯈꯣꯠꯅꯕꯗ ꯀꯔꯝꯕ ꯁꯥꯏꯖꯇ ꯌꯦꯛꯀꯅꯤ ꯍꯥꯏꯕꯒꯤ ꯃꯑꯣꯡ ꯑꯃꯗꯤ ꯑꯩꯈꯣꯏꯅ ꯌꯦꯛꯆꯔꯤꯕ ꯂꯥꯏ ꯑꯗꯨ ꯑꯦꯛꯖꯤꯕꯤꯁꯟ ꯑꯃ ꯄꯥꯡꯊꯣꯛꯄ ꯃꯇꯝꯗ ꯃꯌꯥꯝꯗ ꯀꯔꯝꯅ ꯎꯠꯊꯣꯛꯀꯅꯤ ꯍꯥꯏꯕꯒꯤ ꯃꯑꯣꯡ ꯑꯗꯨꯁꯨ ꯈꯪꯂꯛꯏ